ꯆꯥꯔ ꯀꯌꯥ ꯑꯁꯤ ꯃꯃꯥꯡ ꯆꯍꯤ ꯊꯥꯈꯤꯕꯗꯒꯤ ꯂꯧꯕ ꯌꯥꯏ ꯍꯥꯏꯗꯤ ꯃꯃꯥꯡ ꯆꯍꯤ ꯇꯥꯈꯤꯕꯒꯤ ꯃꯔꯨ ꯃꯌꯥꯝꯁꯦ ꯂꯣꯛꯑꯒ ꯑꯩꯈꯣꯏꯅ ꯀꯪꯍꯜꯂꯒ ꯊꯝꯂꯒ ꯀꯨꯝꯁꯤ ꯆꯍꯤꯒꯤ ꯍꯥꯏꯅ ꯊꯝꯃꯒ ꯂꯩꯈꯤꯕ ꯃꯔꯨ ꯃꯌꯥꯝ ꯆꯔꯥ ꯃꯌꯥꯝꯁꯤ ꯑꯩꯈꯣꯏꯅ ꯂꯩꯗꯕꯤꯗ ꯑꯩꯈꯣꯏꯒꯤ ꯍꯤꯡꯒꯣꯟ ꯌꯨꯝꯒꯤ ꯍꯤꯡꯒꯣꯟ ꯃꯆꯥ ꯑꯣꯏꯔꯣ ꯆꯥꯎꯕ ꯑꯣꯏꯔꯣ ꯍꯥꯏꯕꯗꯨ ꯊꯥꯕ ꯌꯥꯏꯌꯦ ꯑꯗꯨꯗ ꯄꯩꯁꯥ ꯀꯌꯥꯒꯤ ꯃꯇꯤꯛ ꯆꯪꯉꯣꯏ ꯑꯃꯁꯨꯡ ꯑꯩꯈꯣꯏꯒꯤ ꯏꯁꯥꯅ ꯏꯁꯥꯅ ꯒꯥꯔꯤ ꯌꯥꯎꯗꯕꯤꯗ ꯇ꯭ꯔꯦꯛꯇꯔ ꯌꯥꯎꯗꯕꯤꯗ ꯍꯤꯡꯒꯣꯟ ꯁꯦꯝꯕ ꯍꯤꯡꯒꯣꯟ ꯀꯣꯏꯕ ꯍꯥꯏꯕꯁꯤ ꯑꯩꯈꯣꯏ ꯏꯁꯥꯅ ꯊꯧꯅꯥ ꯐꯔꯒꯗꯤ ꯏꯁꯥꯅ ꯇꯧꯔꯒꯗꯤ ꯑꯩꯈꯣꯏ ꯄꯩꯁꯥ ꯌꯥꯝ ꯏꯟꯚꯦꯁ ꯇꯧꯕꯒꯤ ꯗꯔꯀꯥꯔ ꯇꯥꯗꯦ ꯍꯥꯏꯅꯁꯨ ꯈꯜꯂꯤ ꯑꯗꯨꯒ ꯑꯗꯨꯒꯤ ꯃꯇꯤꯛ ꯏꯟꯚꯦꯁꯃꯦꯟ ꯇꯧꯗꯕꯤꯗ ꯍꯤꯡꯒꯣꯟ ꯏꯁꯥꯒꯤ ꯏꯪꯈꯣꯟ ꯑꯃꯁꯨ ꯂꯩꯀꯣꯜ ꯀꯌꯥ ꯁꯦꯝꯕ ꯍꯥꯏꯕꯁꯤ ꯌꯥꯝꯅꯁꯨ ꯕꯤꯅꯤꯐꯤꯠꯁ ꯐꯪꯉꯤ ꯑꯩꯈꯣꯏꯒꯤꯗꯃꯛ ꯌꯥꯝ ꯀꯥꯅꯕ ꯐꯪꯉꯤ ꯀꯔꯝꯅ ꯀꯥꯅꯕ ꯐꯪꯕꯒꯦ ꯍꯥꯏꯕ ꯃꯇꯥꯡ ꯑꯁꯤꯗ ꯑꯩꯈꯣꯏꯅ ꯏꯁꯥꯒꯤ ꯍꯤꯡꯒꯣꯟ ꯇꯧꯔꯕꯗꯤ ꯂꯩꯔꯒ ꯆꯥꯗ꯭ꯔꯦ ꯕꯖꯥꯔꯗꯒꯤ ꯂꯩꯗ꯭ꯔꯦ ꯑꯃꯁꯨꯡ ꯍꯤꯟꯖꯥꯡ ꯅꯥꯄꯤ ꯑꯁꯦ ꯑꯐꯕ ꯆꯥꯕ ꯐꯪꯉꯤ ꯏꯁꯥꯒꯤꯁꯨ ꯐꯩ ꯑꯃꯁꯨꯡ ꯄꯩꯁꯥꯁꯨ ꯇꯤꯡꯗ꯭ꯔꯦ ꯍꯥꯏꯅꯁꯨ ꯈꯜꯂꯤ ꯑꯗꯨꯕꯨ ꯑꯩꯈꯣꯏꯒꯤ ꯑꯃꯁꯨ ꯑꯩꯈꯣꯏꯒꯤ ꯂꯩ ꯂꯩ ꯏꯪꯈꯣꯜ ꯂꯩꯔꯕꯁꯨ ꯏꯁꯥꯒꯤ ꯂꯩ ꯏꯪꯈꯣꯜ ꯂꯩꯔꯕꯁꯨ ꯑꯩꯈꯣꯏꯅ ꯂꯩ ꯑꯁꯤ ꯌꯨꯝꯗ ꯃꯅꯝ ꯅꯨꯡꯁꯤꯅꯕ ꯊꯝꯕ ꯌꯥꯏ ꯍꯦꯛꯑꯒ ꯊꯝꯕ ꯌꯥꯏ ꯂꯩꯗꯕꯤꯗ ꯂꯩꯔꯒꯗꯤ ꯃꯃꯟ ꯑꯥ ꯌꯧꯋꯤ ꯑꯗꯨꯁꯨ ꯏꯁꯥꯒꯤ ꯂꯩꯔꯒꯗꯤ ꯄꯩꯁꯥ ꯇꯤꯡꯗ꯭ꯔꯦ ꯑꯗꯨꯒꯤ ꯃꯊꯛꯇ ꯍꯤꯡꯒꯣꯟ ꯏꯁꯥꯒꯤ ꯍꯤꯡꯒꯣꯟ ꯂꯩꯕ ꯍꯥꯏꯕꯁꯤ ꯀꯌꯥꯒꯤ ꯃꯇꯤꯛ ꯐꯩ ꯍꯥꯏꯕꯁꯤ ꯃꯤ ꯏꯪꯈꯣꯜ ꯃꯁꯥꯒꯤ ꯍꯤꯡꯒꯣꯟ ꯇꯧꯕꯁꯤꯡꯅꯗꯤ ꯃꯌꯥꯝ ꯈꯪꯉꯝꯒꯅꯤ ꯏꯁꯥꯃꯛꯁꯨ ꯏꯁꯥꯒꯤ ꯍꯤꯡꯒꯣꯟ ꯇꯧꯖꯩ ꯏꯁꯥꯒꯤ ꯍꯤꯡꯒꯣꯟ ꯇꯧꯕꯁꯤꯗ ꯀꯌꯥꯒꯤ ꯃꯇꯤꯛ ꯑꯩꯉꯣꯟꯗ ꯌꯥꯝꯅ ꯀꯥꯅꯕ ꯐꯪꯕꯒꯦ ꯍꯥꯏꯕꯁꯤ ꯑꯩꯅꯁꯨ ꯉꯁꯥꯏ ꯍꯥꯏꯈ꯭ꯔꯦ ꯑꯗꯨꯒꯤ ꯃꯊꯛꯇ ꯍꯧꯖꯤꯛꯇꯤ ꯑꯃꯨꯛꯀ ꯏꯁꯥꯅ ꯏꯟꯚꯦꯁ ꯇꯧꯔꯒ ꯏꯁꯥꯅ ꯄꯩꯁꯥ ꯊꯥꯊꯔꯒ ꯐꯥꯝ ꯑꯆꯧꯕ ꯑꯃ ꯇꯧꯕ ꯑꯣꯏꯔꯣ ꯏꯟꯖꯥꯡ ꯅꯥꯄꯤꯒꯤ ꯚꯦꯖꯤꯇꯦꯕꯜꯁ ꯐꯥꯝ ꯇꯧꯕ ꯑꯣꯏꯔꯣ ꯑꯃꯁꯨ ꯂꯩꯀꯣꯜ ꯂꯩꯀꯣꯜ ꯁꯦꯝꯕ ꯑꯣꯏꯔꯣ ꯑꯗꯨ ꯃꯌꯥꯝꯁꯦ ꯄꯩꯁꯥ ꯆꯪꯕꯒꯤ ꯃꯇꯤꯛ ꯑꯩꯈꯣꯏꯉꯣꯟꯗꯁꯨ ꯑꯗꯨꯒꯤ ꯄꯩꯁꯥ ꯍꯟꯅꯅꯕꯒꯤꯗꯃꯛꯇ ꯑꯩꯈꯣꯏꯅ ꯀꯌꯥꯝꯒꯤ ꯃꯇꯤꯛ ꯊꯕꯛ ꯁꯨꯒꯅꯤ ꯀꯌꯥꯒꯤ ꯃꯇꯤꯛ ꯍꯨꯃꯥꯡ ꯇꯥꯅ ꯊꯕꯛ ꯁꯨꯔꯒ ꯑꯩꯈꯣꯏꯅ ꯃꯗꯨꯒꯤ ꯄꯩꯁꯥ ꯃꯌꯥꯝꯗꯣ ꯐꯪꯅꯕꯒꯤꯗꯃꯛꯇ ꯑꯩꯈꯣꯏꯅ ꯊꯕꯛ ꯑꯁꯤ ꯄꯣꯊꯥꯗꯕꯤꯗ ꯁꯨꯕ ꯇꯥꯏ ꯄꯨꯛꯅꯤꯡ ꯆꯪꯅ ꯁꯨꯕ ꯇꯥꯏ ꯑꯩꯈꯣꯏꯒꯤ ꯏꯟꯚꯦꯁ ꯇꯧꯈꯤꯕ ꯃꯌꯥꯝ ꯑꯁꯤ ꯃꯥꯡꯍꯟꯗꯅꯕ ꯏꯁꯥꯒꯤ ꯇꯧꯕ ꯇꯥꯏ ꯑꯃꯁꯨꯡ ꯏꯟꯚꯦꯁꯃꯦꯟ ꯇꯧꯔꯒ ꯏꯁꯥꯗ ꯀꯥꯅꯕ ꯐꯪꯕ ꯍꯥꯏꯕꯒꯤꯁꯨ ꯃꯌꯥꯝ ꯂꯩꯌꯦ ꯑꯃꯗꯤ ꯏꯁꯥꯅ ꯏꯟꯚꯦꯁꯃꯦꯟ ꯇꯧꯖꯔꯒꯗꯤ ꯑꯩꯈꯣꯏꯒꯤ ꯑꯩꯈꯣꯏꯅ ꯃꯌꯥꯝ ꯑꯁꯤ ꯂꯩꯀꯣꯜ ꯑꯃ ꯍꯥꯡꯂꯒ ꯄꯥꯕ꯭ꯂꯤꯛꯀꯤ ꯂꯩꯀꯣꯜ ꯑꯃ ꯍꯥꯡꯂꯒ ꯑꯩꯈꯣꯏꯅ ꯑꯗꯨꯗꯒꯤ ꯄꯩꯁꯥ ꯇꯥꯟꯕ ꯌꯥꯏ ꯑꯃꯁꯨꯡ ꯑꯩꯈꯣꯏꯅ ꯚꯤꯖꯤꯇꯦꯕꯜꯁ ꯏꯪꯈꯣꯟ ꯏꯟꯖꯥꯡ ꯅꯥꯄꯤ ꯃꯅꯥ ꯃꯁꯤꯡꯒꯤ ꯏꯪꯈꯣꯟ ꯑꯆꯧꯕ ꯑꯃꯁꯨ ꯐꯥꯔꯝꯒꯨꯝꯅ ꯇꯧꯔꯕꯁꯨ ꯑꯗꯨꯒꯤ ꯃꯌꯥꯝꯗꯨꯅ ꯑꯩꯈꯣꯏꯅ ꯕꯖꯥꯔꯗ ꯊꯥꯕ ꯌꯥꯏ ꯑꯃꯁꯨꯡ ꯑꯩꯈꯣꯏꯅ ꯕꯤꯖꯤꯅꯦꯁ ꯇꯧꯕ ꯌꯥꯏ ꯑꯃꯔꯣꯝꯗ ꯏꯟꯚꯦꯁꯃꯦꯟ ꯇꯧꯔꯒꯗꯤ ꯕꯤꯖꯤꯅꯦꯁ ꯑꯃꯔꯣꯝꯗ ꯇꯧꯕ ꯌꯥꯏ ꯑꯗꯨꯒꯤꯁꯨ ꯑꯩꯈꯣꯏꯅ ꯕꯤꯅꯤꯐꯤꯠꯁ ꯂꯥꯛꯏ ꯑꯗꯨ ꯃꯌꯥꯝ ꯑꯁꯤ ꯀꯔꯝꯅ ꯈꯥꯏꯗꯣꯛꯀꯦ ꯍꯥꯏꯕ ꯃꯇꯝꯗ ꯏꯟꯈꯣꯟ ꯄꯩꯁꯥ ꯌꯥꯎꯗꯕꯤꯗ ꯏꯪꯈꯣꯟ ꯑꯁꯤ ꯇꯧꯕ ꯑꯃꯁꯨꯡ ꯄꯩꯁꯥ ꯊꯥꯊꯔꯒ ꯏꯪꯈꯣꯟ ꯇꯧꯕ ꯍꯥꯏꯕꯁꯤꯒꯤ ꯈꯦꯠꯅꯕꯁꯤ ꯃꯌꯥꯝ ꯂꯩꯌꯦ ꯑꯗꯨ ꯃꯌꯥꯝ ꯑꯗꯨ ꯑꯃꯔꯣꯝꯗꯁꯨ ꯐꯩ ꯑꯃꯔꯣꯝꯗꯁꯨ ꯐꯠꯇꯦ ꯍꯥꯏꯕꯗꯤ ꯄꯩꯁꯥ ꯄꯩꯁꯥ ꯂꯩꯖꯗꯕ ꯑꯩꯈꯣꯏꯒꯤꯗꯃꯛꯇꯗꯤ ꯏꯁꯥꯒꯤ ꯍꯤꯡꯒꯣꯟ ꯃꯆꯥ ꯃꯅꯥ ꯃꯁꯤꯡ ꯌꯨꯝꯒꯤ ꯍꯤꯡꯒꯣꯟ ꯃꯆꯥ ꯇꯧꯕ ꯍꯥꯏꯕꯁꯤ ꯑꯩꯈꯣꯏꯒꯤꯁꯨ ꯀꯥꯅꯩ ꯑꯃꯁꯨꯡ ꯑꯩꯈꯣꯏꯒꯤ ꯍꯛꯆꯥꯡꯒꯤꯁꯨ ꯀꯥꯅꯩ ꯑꯗꯨꯒ ꯏꯟꯚꯦꯁꯃꯦꯟ ꯇꯧꯔꯒ ꯄꯩꯁꯥ ꯇꯥꯟꯕ ꯍꯥꯏꯕꯁꯨ ꯀꯥꯅꯩꯌꯦ ꯑꯗꯨꯅ ꯃꯁꯥꯒꯤ ꯁꯥꯏꯠ ꯏꯪꯀꯝꯁꯨ ꯌꯥꯏꯌꯦ ꯑꯃꯁꯨ ꯃꯥꯒꯤ ꯂꯥꯏꯐ ꯇꯥꯏꯝꯒꯤ ꯏꯪꯀꯝꯁꯨ ꯑꯣꯏꯕ ꯌꯥꯏꯌꯦ ꯃꯣꯏꯅꯕꯨ ꯕꯤꯖꯤꯅꯦꯁ ꯑꯁꯤ ꯐꯖꯅ ꯇꯧꯔꯒꯗꯤ ꯍꯥꯏꯅꯁꯨ ꯈꯜꯂꯤ ꯑꯁꯤꯒꯤ ꯃꯔꯝꯗ ꯑꯩꯈꯣꯏꯅ ꯑꯩꯈꯣꯏꯅ ꯈꯪꯒꯗꯧꯕꯁꯤ ꯏꯟꯚꯦꯁꯃꯦꯟ ꯀꯌꯥ ꯃꯇꯤꯛ ꯇꯧꯔꯤꯕ ꯃꯈꯩ ꯑꯩꯈꯣꯏꯅ ꯑꯩꯈꯣꯏꯉꯣꯟꯗ ꯀꯌꯥꯒꯤ ꯃꯇꯤꯛ ꯄ꯭ꯔꯣꯐꯤꯠ ꯐꯪꯒꯅꯤ ꯑꯗꯨꯕꯨ ꯑꯗꯨꯒ ꯑꯗꯨꯒꯤ ꯃꯊꯛꯇ ꯑꯩꯈꯣꯏꯅ ꯀꯌꯥꯒꯤ ꯃꯇꯤꯛ ꯏꯟꯚꯦꯁꯃꯦꯟ ꯇꯧꯗꯕꯤꯗ ꯍꯤꯡꯒꯣꯟ ꯑꯁꯤ ꯁꯦꯝꯂꯒꯗꯤ ꯑꯩꯈꯣꯏꯅꯁꯨ ꯀꯌꯥꯒꯤ ꯃꯇꯤꯛ ꯐꯪꯉꯤ ꯍꯥꯏꯕꯁꯤ ꯑꯅꯤꯃꯛꯇꯨꯗ ꯂꯩꯌꯦ ꯑꯃꯔꯣꯝꯗ ꯍꯥꯏꯔꯒꯅ ꯍꯧꯖꯤꯛ ꯍꯧꯖꯤꯛ ꯍꯧꯖꯤꯛ ꯑꯁꯤ ꯃꯤꯑꯣꯏꯕ ꯑꯁꯤ ꯇꯟꯅꯔꯛꯄ ꯃꯇꯝꯅꯤ ꯇꯟꯅꯔꯛꯄ ꯃꯇꯝꯁꯤꯗ ꯑꯩꯈꯣꯏꯅ ꯏꯁꯥꯒꯤ ꯍꯤꯡꯒꯣꯟ ꯇꯧꯕꯁꯨ ꯇꯜꯂꯛꯈ꯭ꯔꯦ ꯕꯖꯥꯔꯗꯒꯤ ꯂꯩꯔꯦ ꯑꯗꯨꯒꯤ ꯏꯟꯚꯦꯁꯃꯦꯟ ꯇꯧꯗꯅ ꯍꯤꯡꯒꯣꯟ ꯂꯝ ꯑꯆꯧ ꯑꯆꯧꯕ ꯂꯩꯔꯒ ꯍꯤꯡꯒꯣꯟ ꯑꯆꯧꯕ ꯃꯅꯥ ꯃꯁꯤꯡꯒꯤ ꯐꯥꯔꯝ ꯑꯣꯏꯔꯣ ꯂꯩꯀꯣꯜꯒꯤ ꯐꯥꯔꯝ ꯑꯣꯏꯔꯣ ꯑꯗꯨ ꯃꯌꯥꯝ ꯇꯧꯕ ꯈꯣꯏꯁꯦ ꯇꯧꯕ ꯃꯌꯥꯝꯁꯦ ꯃꯣꯏꯒꯤꯗꯃꯛꯇꯤ ꯄꯩꯁꯥ ꯂꯥꯛꯏꯅꯤ ꯍꯥꯏꯗꯤ ꯍꯧꯖꯤꯛꯇꯤ ꯃꯁꯥ ꯃꯁꯥꯒꯤ ꯂꯝ ꯂꯩꯅꯗ꯭ꯔꯦ ꯂꯝ ꯑꯁꯤ ꯌꯨꯝ ꯃꯌꯥꯝ ꯁꯥꯗꯨꯅ ꯍꯤꯡꯒꯣꯟ ꯇꯧꯅꯕ ꯂꯝ ꯂꯩꯇ꯭ꯔꯦ ꯃꯅꯥ ꯃꯁꯤꯡ ꯇꯧꯅꯕ ꯂꯝ ꯂꯩꯇ꯭ꯔꯦ ꯑꯗꯨꯅ ꯃꯔꯝ ꯑꯣꯏꯔꯒ ꯕꯖꯥꯔꯗꯒꯤ ꯂꯩꯔꯒ ꯆꯥꯔꯦ ꯑꯗꯨ ꯕꯖꯥꯔꯗꯒꯤ ꯂꯩꯕ ꯃꯌꯥꯝꯁꯦ ꯏꯟꯚꯦꯁꯃꯦꯟ ꯇꯧꯕꯁꯨ ꯌꯥꯎꯋꯦ ꯏꯟꯚꯦꯁꯃꯦꯟ ꯇꯧꯗꯨꯅ ꯍꯤꯡꯒꯣꯟ ꯇꯧꯕꯁꯨ ꯌꯥꯎꯋꯦ ꯑꯃꯁꯨ ꯇꯧꯗꯕꯤꯗ ꯍꯤꯡꯒꯣꯟ ꯇꯧꯕꯁꯨ ꯌꯥꯎꯋꯦ ꯑꯗꯨꯒ ꯑꯗꯨ ꯃꯌꯥꯝꯁꯦ ꯕꯖꯥꯔ ꯂꯣꯏ ꯄꯨꯜꯂꯤꯅꯤ ꯑꯗꯨ ꯃꯌꯥꯝꯁꯦ ꯈꯟꯗꯣꯛꯑꯒ ꯑꯩꯈꯣꯏꯁꯦ ꯏꯁꯥꯅꯕꯨ ꯊꯧꯅꯥ ꯐꯔꯗꯤ ꯏꯁꯥꯒꯤ ꯍꯤꯡꯒꯣꯟ ꯑꯃ ꯂꯩꯖꯔꯒꯗꯤ ꯑꯩꯈꯣꯏꯅ ꯏꯁꯥꯒꯤ ꯍꯤꯡꯒꯣꯟꯗꯒꯤ ꯍꯦꯛꯑꯒ ꯆꯥꯅꯤꯡꯕꯗ ꯆꯥꯕ ꯌꯥꯏ ꯊꯛꯅꯤꯡꯕꯗ ꯊꯛꯄ ꯌꯥꯏ ꯑꯗꯨꯁꯨ ꯇꯧꯕ ꯌꯥꯏ ꯑꯗꯨꯕꯨ ꯍꯧꯖꯤꯛꯀꯤ ꯃꯇꯝꯁꯦ ꯇꯟꯅ ꯃꯇꯝꯅꯤꯅ ꯑꯁꯤꯒꯤ ꯋꯥꯈꯜꯁꯦ ꯊꯥꯗꯣꯛꯑꯒ ꯑꯩꯈꯣꯏꯅ ꯀꯌꯥꯒꯤ ꯃꯇꯤꯛ ꯏꯟꯚꯦꯁꯃꯦꯟ ꯇꯧꯗꯕꯤꯗ ꯍꯤꯡꯒꯣꯟ ꯇꯧꯕꯁꯦ ꯀꯌꯥꯒꯤ ꯃꯇꯤꯛ ꯑꯩꯈꯣꯏꯉꯣꯟꯗ ꯀꯥꯅꯕ ꯐꯪꯕꯒꯦ ꯑꯃꯁꯨꯡ ꯏꯟꯚꯦꯁꯃꯦꯟ ꯇꯧꯔꯒ ꯑꯩꯈꯣꯏꯅ ꯀꯥꯅꯕ ꯐꯪꯕꯒꯦ ꯍꯥꯏꯕꯒꯤ ꯃꯔꯝꯗ ꯑꯩꯅ ꯌꯥꯝꯅꯁꯨ ꯍꯥꯏꯗ꯭ꯔꯦ ꯈꯔ ꯍꯥꯏꯕꯁꯤꯗ ꯑꯩꯈꯣꯏꯅ ꯀꯌꯥꯒꯤ ꯃꯇꯤꯛ ꯈꯦꯠꯅꯕꯁꯤ ꯑꯗꯨꯒꯤ ꯃꯇꯥꯡꯗ ꯈꯔ ꯍꯥꯏꯖꯕꯅꯤ ꯑꯗꯨꯗꯒꯤꯗꯤ ꯁꯦꯟ ꯆꯪꯗꯅ ꯁꯦꯟ ꯆꯪꯗꯅ ꯍꯤꯡꯒꯣꯟ ꯇꯧꯕ ꯍꯥꯏꯕꯁꯨ ꯐꯩ ꯑꯩꯈꯣꯏꯒꯤꯗꯃꯛꯇ ꯐꯩ ꯑꯃꯁꯨꯡ ꯅꯦꯆꯔꯅꯤ ꯃꯤꯑꯣꯏꯕ ꯍꯥꯏꯕꯁꯤ ꯊꯕꯛ ꯁꯨꯔꯗꯤ ꯍꯛꯆꯥꯡ ꯐꯩ ꯍꯨꯃꯥꯡ ꯍꯨꯃꯥꯡ ꯇꯥꯔꯤꯉꯩ ꯍꯛꯆꯥꯡ ꯐꯩ ꯄꯨꯟꯁꯤ ꯁꯥꯡꯉꯤ ꯍꯨꯃꯥꯡ ꯇꯥꯗ꯭ꯔꯒꯗꯤ ꯑꯅꯥ ꯑꯌꯦꯛꯅ ꯊꯜꯂꯤ ꯑꯃꯁꯨꯡ ꯄꯨꯟꯁꯤ ꯁꯥꯡꯗꯦ ꯑꯗꯨꯕꯨ ꯍꯧꯖꯤꯛꯇꯒꯤ ꯏꯁꯥ ꯏꯁꯥꯒꯤ ꯍꯤꯡꯒꯣꯟ ꯇꯧꯔꯗꯤ ꯀꯌꯥꯒꯤ ꯃꯇꯤꯛ ꯐꯒꯅꯤ ꯍꯥꯏꯅꯁꯨ ꯈꯜꯂꯤ